ꯑꯩꯅ ꯃꯣꯕꯥꯏꯜ ꯐꯣꯟ ꯑꯃ ꯑꯣꯟꯂꯥꯏꯟꯗꯒꯤ ꯆꯦꯟꯕꯅꯤ ꯍꯥꯏꯔꯤꯕ ꯃꯣꯕꯥꯏꯜ ꯐꯣꯟꯁꯤ ꯆꯤꯅꯥꯒꯤ ꯄ꯭ꯔꯗꯛ ꯑꯣꯏꯅ ꯂꯩꯔꯝꯃꯦ ꯑꯗꯨꯅ ꯌꯥꯝꯅ ꯅꯨꯡꯉꯥꯏꯇ꯭ꯔꯦ ꯅꯝꯕꯗ ꯆꯥꯏꯅꯤꯁ ꯃꯔꯣꯟ ꯉꯛꯇꯁꯨ ꯊꯣꯛꯑꯦ ꯑꯗꯨꯒꯥ ꯃꯥꯒꯤ ꯖꯤ ꯕꯤꯁꯤꯁꯨ ꯌꯥꯝꯅ ꯄꯤꯛꯄ ꯑꯩꯉꯣꯟꯗ ꯁꯤꯖꯤꯟꯅꯕꯗ ꯌꯥꯝꯅ ꯅꯨꯡꯉꯥꯏꯇꯕ ꯑꯗꯨꯒꯨꯝꯕ ꯃꯈꯜꯒꯤ ꯐꯣꯟ ꯑꯣꯏ ꯅ ꯂꯩꯔꯝꯃꯦ ꯑꯣꯟꯂꯥꯏꯟꯗ ꯆꯦꯟꯕꯁꯤ ꯀꯥꯟꯅꯕꯁꯨ ꯌꯥꯎꯏ ꯀꯥꯟꯅꯗꯕꯁꯨ ꯌꯥꯎꯏ ꯑꯗꯨꯕꯨ ꯑꯩꯒꯤ ꯑꯣꯏꯅꯗꯤ ꯍꯟꯗꯛꯀꯤ ꯑꯣꯟꯂꯥꯏꯟꯗ ꯆꯦꯟꯕ ꯐꯣꯟꯁꯤꯗꯤ ꯌꯥꯝꯅ ꯅꯨꯉꯥꯏꯇꯕ ꯌꯥꯝꯅ ꯀꯥꯅꯗꯕ ꯑꯃ ꯑꯣꯏꯔꯒ ꯂꯩꯔꯝꯃꯦ